ꯑꯩꯈꯣꯏꯒꯤ ꯃꯅꯤꯄꯨꯔꯒꯤ ꯃꯐꯝ ꯑꯌꯥꯝꯕꯗ ꯂꯩꯔꯤꯕ ꯈꯨꯡꯒꯪꯁꯤꯡꯗꯗꯤ ꯈꯨꯡꯒꯪꯁꯤꯡꯒꯤ ꯑꯣꯏꯅꯗꯤ ꯈꯨꯡꯒꯪꯁꯤꯡꯗ ꯂꯩꯕ ꯃꯇꯝꯗ ꯌꯨꯝ ꯑꯃꯗ ꯌꯨꯝꯖꯥꯎ ꯑꯣꯏꯕ ꯇꯥꯔꯒꯁꯨ ꯍꯥꯏꯗꯤ ꯃꯥꯒꯤ ꯃꯥꯒꯤ ꯂꯩꯐꯝ ꯀꯥ ꯂꯩꯈ꯭ꯔꯥ ꯃꯇꯨꯡꯗ ꯃꯣꯏꯒꯤ ꯃꯤ ꯑꯇꯣꯞꯄ ꯑꯍꯦꯟꯕ ꯂꯩꯕꯒꯤ ꯐꯦꯁꯤꯂꯤꯇꯤ ꯑꯁꯤ ꯈꯔ ꯋꯥꯅ ꯊꯣꯛꯑꯦ ꯃꯔꯝꯗꯤ ꯌꯨꯝꯒꯤ ꯆꯥꯎꯕ ꯄꯥꯛꯄ ꯁꯥꯡꯕꯒꯤ ꯌꯦꯡꯉ ꯀꯥꯟꯗ ꯌꯨꯝꯗꯨꯒꯤ ꯍꯥꯏꯗꯤ ꯆꯠꯁꯨ ꯆꯠꯅꯗꯦ ꯃꯤ ꯂꯦꯛꯄꯒꯤ ꯆꯠꯅꯕꯤꯁꯦ ꯀꯌꯥ ꯂꯩꯇꯦ ꯑꯗꯨꯒ ꯁꯨꯃꯥꯏꯅ ꯇꯧꯗꯅ ꯃꯄꯥꯜ ꯂꯝꯒ ꯈꯔ ꯈꯦꯠꯅꯕ ꯑꯣꯏ ꯑꯗꯨꯒ ꯃꯅꯤꯄꯨꯔꯒꯤ ꯑꯣꯏꯅ ꯑꯩꯈꯣꯏꯒꯤ ꯈꯨꯡꯒꯪꯁꯤꯡꯗ ꯍꯣꯇꯦꯜꯒꯤ ꯐꯦꯁꯤꯂꯤꯇꯤ ꯌꯥꯝ ꯋꯥꯠꯂꯦ ꯍꯥꯏꯕꯗꯤ ꯆꯥꯕ ꯊꯛꯄꯗꯕꯨ ꯑꯣꯏꯔꯒꯁꯨ ꯑꯗꯒꯤ ꯂꯩꯐꯝ ꯆꯥꯕꯝ ꯂꯦꯛꯐꯝ ꯆꯥꯕꯝ ꯑꯣꯏ ꯇꯥꯔꯒꯁꯨ ꯍꯥꯏꯕꯗꯤ ꯇꯨꯔꯤꯁ ꯏꯁꯄꯣꯠꯁꯦ ꯑꯣꯏꯔꯛꯇꯥꯔꯒꯗꯤ ꯂꯩꯒꯗꯕꯗꯨ ꯐꯥꯎꯕꯗ ꯂꯩꯇꯦꯕ ꯑꯗꯨꯅ ꯃꯔꯝ ꯑꯣꯏꯔꯒ ꯃꯅꯤꯄꯨꯔꯒꯤ ꯑꯩꯈꯣꯏꯅ ꯌꯦꯡꯉꯨ ꯃꯇꯝꯗ ꯑꯩꯒꯤ ꯑꯀꯣꯏꯕꯗ ꯂꯩꯔꯤꯕ ꯖꯒꯥꯁꯤꯡꯗ ꯃꯤꯅ ꯂꯦꯛꯀꯦ ꯍꯥꯏꯕ ꯃꯇꯝꯗ ꯑꯋꯥꯕ ꯊꯦꯡꯅꯔꯤꯈꯩꯁꯦ ꯑꯩꯈꯣꯏꯒꯤ ꯇꯨꯝꯐꯝ ꯆꯥꯐꯝ ꯅꯨꯡꯉꯥꯏꯇꯕ ꯍꯥꯏꯗꯤ ꯐꯦꯁꯤꯂꯤꯇꯤ ꯀꯌꯥ ꯐꯪꯗꯕ ꯑꯗꯒꯤ ꯆꯥꯕ ꯊꯛꯄꯗ ꯑꯩꯈꯣꯏꯒꯤ ꯃꯄꯨꯡ ꯐꯥꯅ ꯍꯥꯏꯗꯤ ꯃꯤꯗꯨꯕꯨ ꯄꯦꯜꯍꯟꯕ ꯉꯝꯅ ꯍꯥꯏꯗꯤ ꯃꯤꯗꯨꯒꯤ ꯑꯄꯥꯝꯕ ꯈꯨꯗꯤꯡꯃꯛ ꯐꯪꯍꯟꯕ ꯉꯝꯅ ꯄ꯭ꯔꯣꯕꯥꯏꯠ ꯇꯧꯕ ꯉꯝꯗꯕ ꯄꯤꯕ ꯉꯝꯗꯕ ꯑꯗꯨꯒꯨꯝꯕ ꯊꯦꯡꯅꯒꯅꯤ ꯑꯗꯒꯤ ꯃꯤꯗꯨꯅ ꯂꯩꯕꯗ ꯅꯨꯡꯉꯥꯏꯒꯗꯕ ꯍꯥꯏꯕꯗꯤ ꯋꯥꯔꯜ ꯀ꯭ꯂꯥꯁꯇ ꯍꯥꯏꯕꯗꯤ ꯃꯥꯅ ꯂꯩꯕꯗ ꯃꯇꯤꯛ ꯆꯥꯅ ꯂꯩꯕ ꯉꯝꯒꯅꯤ ꯍꯥꯏꯕꯒꯤ ꯊꯥꯖꯕꯁꯦ ꯋꯥꯠꯂꯤ ꯍꯥꯏꯔꯤꯕ ꯍꯤꯔꯝꯁꯤꯡ ꯑꯁꯤꯗ ꯃꯅꯤꯄꯨꯔꯒꯤ ꯑꯩꯈꯣꯏꯒꯤ ꯑꯩꯒꯤ ꯏꯔꯩꯀꯥꯏ ꯑꯩꯒꯤ ꯈꯨꯡꯒꯪꯗ ꯂꯩꯖꯔꯤꯕ ꯑꯩꯒꯤ ꯑꯀꯣꯏꯕꯗ ꯂꯩꯔꯤꯕ ꯌꯨꯝꯊꯪꯅꯕꯁꯤꯡꯗ ꯃꯤꯁꯦ ꯂꯩꯒꯦ ꯍꯥꯏꯔꯒꯗꯤ ꯁꯤꯗ ꯊꯦꯡꯅꯔꯤꯕ ꯈꯨꯗꯣꯡ ꯆꯥꯗꯕꯁꯤꯡ ꯑꯁꯤ ꯑꯁꯤꯅꯆꯤꯡꯕꯅꯤ ꯃꯁꯤ ꯍꯥꯏꯔꯒ ꯑꯩ ꯊꯝꯖꯔꯒꯦ